ꯄꯥꯎ ꯑꯁꯤ ꯃꯇꯝ ꯃꯅꯨꯡ ꯆꯥꯅ ꯑꯞꯗꯦꯠ ꯇꯧꯕꯤꯕ ꯅꯦꯁꯅꯦꯜ ꯍꯥꯏꯋꯦ ꯊꯤꯡꯒꯗꯧꯔꯦ ꯍꯥꯏꯕ ꯄꯥꯎ ꯂꯥꯛꯑꯁꯨ ꯑꯩꯅ ꯃꯇꯝ ꯆꯥꯅ ꯄꯣꯠ ꯆꯩ ꯑꯁꯦ ꯃꯐꯝꯗꯨꯗ ꯑꯦꯗꯚꯥꯟꯁꯇ ꯌꯧꯍꯟꯕ ꯁꯦꯝꯒꯠꯄ ꯁꯥꯕ ꯑꯗꯨꯒ ꯑꯩꯅ ꯑꯇꯣꯞꯄꯗ ꯑꯃꯨꯛ ꯁꯄ꯭ꯂꯥꯏ ꯇꯧꯕꯤꯕ ꯉꯝꯕ ꯑꯗꯨꯒ ꯑꯇꯣꯞꯄꯗ ꯄꯤꯕꯤꯕ ꯉꯝꯕꯒꯤ ꯈꯨꯗꯣꯡꯆꯥꯕ ꯀꯌꯥ ꯑꯃꯁꯨ ꯊꯝꯕꯤꯕ ꯉꯝꯅꯕ ꯃꯊꯧ ꯇꯥꯏ ꯑꯗꯨꯒ ꯄꯣꯠ ꯆꯩ ꯑꯃꯁꯦ ꯂꯧꯔꯒ ꯑꯩꯅ ꯑꯗꯨꯨ ꯄꯥꯎꯁꯦ ꯇꯣꯏꯅ ꯇꯥꯕꯒꯤ ꯃꯔꯨꯁꯨ ꯑꯣꯏ ꯃꯔꯝꯗꯤ ꯃꯇꯝ ꯃꯇꯥꯡꯒꯤ ꯆꯦꯡ ꯇꯥꯡꯒꯗꯧꯔꯦ ꯑꯣꯔ ꯐꯧ ꯆꯥꯛ ꯆꯥꯅꯕ ꯇꯥꯡꯒꯗꯧꯔꯦ ꯄꯣꯠ ꯆꯩ ꯇꯥꯡꯒꯗꯧꯔꯦ ꯍꯥꯏꯔꯤꯕ ꯃꯇꯥꯡ ꯃꯇꯥꯡꯒꯤ ꯅ꯭ꯌꯨꯁ ꯑꯁꯦ ꯑꯞꯗꯦꯠꯀꯤꯗꯃꯛꯇ ꯇꯣꯏꯅ ꯌꯦꯡꯕ ꯃꯊꯧ ꯇꯥꯏ ꯑꯗꯨꯒ ꯅ꯭ꯌꯨꯁ ꯑꯁꯤꯅ ꯍꯥꯏꯔꯤꯕ ꯃꯇꯥꯡ ꯆꯥꯅ ꯑꯩꯅ ꯃꯤꯉꯣꯟꯗꯁꯨ ꯊꯨꯅ ꯄꯤꯕ ꯁꯄ꯭ꯂꯥꯏ ꯇꯧꯕꯁꯨ ꯉꯝꯖꯅꯕ ꯑꯩꯅ ꯄꯥꯎꯁꯦ ꯇꯥꯔ ꯂꯣꯏꯔ ꯃꯇꯨꯡꯁꯤꯗ ꯃꯣꯏꯉꯣꯟꯗ ꯑꯗꯤ ꯁꯄ꯭ꯂꯥꯏ ꯄꯤꯕ ꯉꯝꯅꯕꯒꯤꯗꯃꯛꯇ ꯍꯣꯠꯅꯕ ꯃꯊꯧ ꯇꯥꯏ